ꯑꯩꯒꯤ ꯌꯨꯝꯗ ꯇꯣꯏꯂꯦꯠ ꯂꯩ ꯇꯣꯏꯂꯦꯠꯁꯤꯒꯤ ꯃꯥꯒꯤ ꯀꯥꯟꯅꯕꯁꯤꯡꯗꯤ ꯃꯌꯥꯝ ꯑꯃ ꯂꯩꯈ꯭ꯔꯦ ꯃꯥꯅ ꯑꯩꯍꯣꯏꯒꯤ ꯑꯩꯈꯣꯏꯒꯤ ꯏꯀꯥꯏꯕꯗꯒꯤ ꯃꯥꯅ ꯉꯥꯛꯊꯣꯛꯄꯤ ꯃꯁꯤ ꯃꯥꯁꯤ ꯂꯩꯔꯝꯗ꯭ꯔꯕ ꯇꯥꯔꯕꯗꯤ ꯑꯩꯈꯣꯏꯗ ꯈꯨꯗꯣꯡ ꯆꯥꯗꯕ ꯃꯌꯥꯝ ꯑꯃ ꯃꯥꯏꯌꯣꯛꯅꯒꯅꯤ ꯍꯥꯏꯔꯤꯕ ꯃꯥꯏꯌꯣꯛꯅꯕ ꯁꯤꯡꯗꯨꯗꯤ ꯀꯔꯤꯅꯣ ꯍꯥꯏꯕ ꯃꯇꯝꯗ ꯑꯩꯈꯣꯏꯗ ꯏꯀꯥꯏꯕ ꯈꯣꯡ ꯍꯥꯝ ꯉꯝꯗꯕ ꯀꯟꯁꯇꯤꯄꯦꯁꯟ ꯇꯧꯕꯁꯨ ꯌꯥꯏ ꯁꯤꯗ ꯅꯠꯇꯅ ꯑꯩꯈꯣꯏ ꯀꯩꯇꯧꯕ ꯇꯧꯕꯗꯁꯨ ꯍꯥꯏꯕ ꯃꯇꯝꯗ ꯂꯥꯏꯅꯥ ꯇꯤꯟꯅꯥ ꯃꯌꯥꯝ ꯑꯃ ꯁꯟꯗꯣꯛꯄ ꯌꯥꯏ ꯃꯐꯝ ꯑꯃꯗ ꯑꯃꯨꯛ ꯐꯥꯏ ꯇꯣꯏꯂꯦꯠ ꯂꯩꯇ꯭ꯔꯕꯅꯤꯅ ꯃꯐꯝ ꯑꯃꯗ ꯑꯃꯨꯛ ꯐꯥꯏ ꯇꯧꯔꯕꯅꯤꯅ ꯐꯠꯇꯕ ꯃꯌꯥꯝꯁꯤꯅ ꯆꯥꯏꯈꯥꯏꯔꯛꯇꯅ ꯑꯩꯈꯣꯏꯗ ꯂꯥꯏꯅꯥ ꯇꯤꯟꯅꯥ ꯃꯌꯥꯝ ꯑꯃ ꯄꯣꯛꯅꯤꯡꯉꯥꯏ ꯃꯆꯥꯛꯁꯨ ꯑꯣꯏ ꯁꯤꯗ ꯅꯠꯇꯅ ꯑꯩꯈꯣꯏ ꯅꯨꯄꯤꯁꯤꯡꯗꯁꯨ ꯌꯥꯝꯅ ꯑꯋꯥꯕ ꯆꯩꯊꯦꯡ ꯃꯌꯥꯝ ꯑꯃ ꯅꯪꯉꯝꯒꯅꯤ ꯃꯁꯤ ꯁꯤꯡꯁꯤꯅꯤ ꯃꯥꯒꯤ ꯂꯩꯔꯝꯗ꯭ꯔꯒꯗꯤ ꯃꯥꯒꯤ ꯑꯋꯥꯕ ꯊꯦꯡꯅꯒꯗꯕ ꯁꯤꯡꯗꯣ